ꯑꯥ ꯃꯥꯟꯅꯦ ꯍꯥꯏꯕꯤꯌꯣ ꯀꯔꯤ ꯂꯩꯔꯒꯦ ꯍꯥꯏꯕꯤꯌꯨ ꯑꯥ ꯌꯥꯅꯤ ꯅꯪꯒꯤ ꯑꯉꯥꯡꯗꯨ ꯅꯪꯅꯁꯨ ꯏꯟꯇꯔꯦꯁ ꯂꯩꯔꯦ ꯑꯉꯥꯡꯗꯨꯅꯁ ꯈꯔꯥ ꯊꯋꯥꯏ ꯌꯥꯎꯕ ꯑꯣꯏꯔꯗꯤ ꯑꯥ ꯑꯩꯈꯣꯏ ꯌꯦꯡꯁꯤ ꯂꯥꯛꯍꯜꯂꯒ ꯑꯗꯣ ꯑꯩꯈꯣꯏꯁꯤꯗ ꯑꯉꯥꯡꯁꯤ ꯈꯔ ꯑꯃꯁꯨ ꯂꯩꯔꯦ ꯑꯩꯈꯣꯏ ꯃꯣꯏꯁꯤ ꯀꯟꯅ ꯄ꯭ꯔꯦꯛꯇꯤꯁ ꯇꯧꯗꯅ ꯈꯣꯠꯇꯅ ꯀꯟꯅ ꯇꯧ ꯍꯣꯠꯅꯔꯤ ꯑꯗꯣ ꯁꯣꯝꯅ ꯌꯥꯎ ꯁꯣꯡ ꯏꯆꯥꯗꯨꯁꯨ ꯌꯥꯎꯍꯟꯅꯤꯡꯉꯒꯗꯤ ꯑꯣ ꯍꯌꯦꯡꯂ ꯍꯪꯆꯤꯠꯂ ꯂꯥꯛꯍꯟꯕꯤꯔꯣ ꯑꯃ ꯁꯤꯠꯂꯒ ꯂꯥꯛꯍꯟꯕꯤꯔꯣ ꯑꯗꯨ ꯃꯥꯁꯤ ꯀꯗꯥꯏ ꯀꯗꯥꯏꯋꯥꯏꯗ ꯁꯥꯟꯅꯔꯨꯒꯦ ꯀꯃꯥꯏꯅ ꯇꯧꯒꯦ ꯍꯥꯏꯕꯗꯨꯁꯨ ꯍꯥꯏꯐꯦꯠꯇꯪ ꯄꯟꯕꯤꯔꯛꯎ ꯑꯣ ꯑꯗꯨ ꯌꯥꯝꯅ ꯐꯩ ꯑꯗꯨ ꯍ ꯅꯣꯡꯃ ꯀꯣꯏꯊꯣꯛꯄꯤꯔꯛꯑꯣ ꯑꯩꯈꯣꯏꯒꯤ ꯀꯩꯗꯨꯒ ꯏꯆꯥꯗꯨꯒ ꯂꯣꯏꯅꯅ ꯏꯆꯥꯗꯨꯒ ꯂꯥꯛꯃꯤꯟꯅꯔꯣ ꯑꯗꯨꯗꯨꯒ ꯈꯟꯅꯔꯁꯦ ꯑꯩꯈꯣꯏ ꯑꯗꯨꯗꯨꯒ ꯀꯟꯅ ꯍꯣꯠꯅꯃꯤꯟꯅꯔꯁꯦ ꯑꯣ ꯌꯥꯏ ꯌꯥꯏ ꯑꯗꯣ ꯄꯨꯡ ꯄꯨꯡꯗꯤ ꯄꯨꯡ ꯇꯔꯥꯗꯩꯅ ꯄꯨꯡ ꯑꯃ ꯐꯥꯎꯒꯤ ꯃꯅꯨꯡꯗ ꯂꯥꯛꯄꯤꯗꯧꯕ ꯑꯣ ꯑꯣ ꯐꯔꯦ ꯐꯔꯦ ꯊꯝꯃꯒꯦ ꯑꯗꯨꯗꯤ